ꯍꯜꯂꯣ ꯎꯝ

ꯑꯣ ꯑꯩ ꯍꯣꯏꯅꯦ ꯑꯩꯁꯨ ꯃꯤ ꯈꯔ ꯊꯤꯔꯤꯕꯅꯦꯕꯀꯣ ꯑꯗꯣ ꯌꯥꯝꯗ꯭ꯔꯕꯗ ꯃꯤ ꯃꯉꯥ ꯇꯔꯨꯛꯇꯤ ꯄꯥꯝꯕ ꯑꯗꯨꯅꯦ ꯎꯝ ꯑꯥ ꯍꯪꯕꯤꯔꯛꯑꯣ ꯌꯥꯅꯤ ꯑꯌꯨꯛꯁꯦ ꯑꯩꯗꯤ ꯑꯌꯨꯛ ꯅꯨꯡꯊꯤꯟ ꯄꯥꯔꯒ ꯁꯨꯕꯁꯦ ꯑꯗꯨꯝ ꯄꯥꯝꯃꯦꯕꯀꯣ ꯍꯥꯏꯕꯗꯤ ꯊꯨꯅ ꯂꯣꯏꯁꯤꯟꯕꯗꯣ ꯄꯥꯝꯕ ꯍꯥꯏꯕꯇꯥꯔꯦ ꯎꯝ ꯆꯥꯕꯒꯤ ꯃꯇꯥꯡꯁꯤꯒ ꯄꯩꯁꯥꯒꯤ ꯃꯇꯥꯡꯁꯤꯒ ꯑꯩ ꯑꯗꯨꯝ ꯍꯥꯏꯖꯔꯛꯀꯦꯀꯣ ꯑꯩꯈꯣꯏ ꯑꯌꯨꯛ ꯅꯨꯊꯤꯟ ꯄꯥꯔꯒ ꯁꯨꯗꯣꯏꯅꯤꯅ ꯍꯥꯏꯕꯗꯤ ꯂꯨꯄꯥ ꯆꯅꯤꯄꯥꯟꯗꯤ ꯂꯥꯛꯑꯅꯤꯀꯣ ꯑꯗꯨꯒ ꯑꯗꯨꯒꯤ ꯃꯇꯥꯏꯗ ꯑꯩꯈꯣꯏ ꯆꯥꯅꯕꯁꯤ ꯑꯩꯈꯣꯏꯅ ꯑꯗꯨꯝ ꯄꯤꯖꯔꯅꯤ ꯍꯥꯏꯇꯥꯔꯦ ꯆꯥꯛ ꯑꯣꯏꯅꯀꯣ ꯄꯨꯡ ꯇꯔꯥ ꯑꯥ ꯑꯌꯨꯛꯀꯤ ꯆꯥꯛꯁꯦ ꯄꯨꯡ ꯇꯔꯥ ꯑꯗꯨꯋꯥꯏꯗ ꯑꯗꯨꯝ ꯄꯤꯖꯔꯒꯦ

ꯑꯥ

ꯑꯌꯨꯛ ꯑꯩꯈꯣꯏꯒꯤ ꯑꯌꯨꯛ ꯉꯟꯇꯥꯗꯒꯤ ꯄꯨꯡ ꯇꯔꯨꯛ ꯑꯗꯨꯋꯥꯏꯗꯒꯤ ꯊꯕꯛ ꯁꯨꯕ ꯍꯧꯔꯅꯤꯀꯣ ꯑꯗꯨꯒ ꯄꯨꯡ ꯇꯔꯦꯠ ꯇꯔꯦꯠ ꯃꯈꯥꯏ ꯑꯗꯨꯋꯥꯏꯗ ꯑꯩꯈꯣꯏ ꯆꯥ ꯄꯤꯔꯅꯤꯀꯣ ꯑꯗꯨꯒ ꯄꯨꯡ ꯇꯔꯥ ꯑꯗꯨꯋꯥꯏꯗ ꯑꯩꯈꯣꯏ ꯆꯥꯛ ꯄꯤꯔꯅꯤꯀꯣ ꯑꯗꯨꯒ ꯍꯣꯔꯦꯟ ꯅꯨꯡꯊꯤꯟ ꯄꯨꯡ ꯑꯃ ꯃꯈꯥꯏ ꯑꯃ ꯑꯅꯤꯃꯨꯛꯀꯤ ꯃꯌꯥꯁꯦ ꯑꯁꯤꯗ ꯑꯩꯈꯣꯏ ꯀꯩꯅꯣ ꯆꯥ ꯑꯃꯨꯛ ꯄꯤꯔꯅꯤ

ꯎꯝ ꯍꯣꯏ ꯎꯝ ꯎꯝ ꯍꯣꯏ ꯍꯣꯏ ꯑꯥ ꯌꯥꯔꯤꯕꯃꯈꯩꯗꯤ ꯅꯨꯄꯥꯅ ꯑꯅꯝꯕ ꯄꯥꯝꯃꯦ ꯎꯝ ꯍꯣꯏ

ꯍꯣꯏ ꯐꯅꯤ ꯑꯗꯣ ꯁꯣꯝꯅꯀꯣ ꯌꯥꯅꯕꯗꯨ ꯑꯗꯨꯝ ꯐꯅꯕꯗꯨ ꯁꯤꯟꯕꯤꯔꯣ ꯑꯗꯨꯒ ꯊꯕꯛꯁꯨ ꯐꯖꯅ ꯑꯗꯨꯝ ꯁꯨꯕꯤꯔꯣ ꯍꯥꯏꯕꯗꯤ ꯑꯁꯣꯝꯒꯤ ꯈꯨꯠꯁꯨꯃꯟꯁꯨ ꯑꯩꯈꯣꯏ ꯐꯖꯅ ꯑꯗꯨꯝ ꯄꯤꯖꯒꯅꯤ ꯆꯥꯕ ꯊꯛꯄꯁꯦ ꯐꯖꯅ ꯑꯗꯨꯝ ꯄꯤꯖꯒꯅꯤ ꯊꯕꯛꯄꯨ ꯐꯖꯅ ꯁꯨꯔꯤꯈꯩꯗꯤ ꯍꯥꯏꯕꯗꯤ ꯑꯩꯈꯣꯏꯁꯨ ꯐꯖꯅ ꯁꯨꯔꯁꯨ ꯄꯥꯝꯃꯤꯗꯅꯀꯣ ꯄꯩꯁꯥꯅ ꯅꯦꯛꯏꯕꯅꯤꯅ ꯐꯥꯝꯁꯦ ꯑꯩꯅ ꯍꯟꯗꯛꯁꯦ ꯐꯥꯝꯁꯦ ꯑꯩꯈꯣꯏ ꯄꯨꯈ꯭ꯔꯤꯒꯥꯁꯨ ꯂꯩ ꯑꯗꯨ ꯉꯥꯕꯨꯗꯤ ꯌꯣꯛꯑꯦꯕꯀꯣ ꯑꯗꯨ ꯑꯇꯩ ꯂꯦꯝꯍꯧꯔꯤꯕꯁꯤꯡꯁꯤꯅ ꯑꯩꯈꯣꯏ ꯆꯨꯖꯥꯛ ꯑꯣꯏꯅ ꯊꯥꯁꯤꯔꯥ ꯑꯗꯨꯃꯥꯏ ꯆꯨꯖꯥꯛ ꯈꯔ ꯑꯃ ꯊꯥꯔꯅꯤ ꯑꯗꯨꯒ ꯀꯣꯂꯤ ꯍꯥꯋꯥꯏꯒꯨꯝꯕꯀꯣ ꯈꯔ ꯑꯃꯗ ꯊꯥꯁꯤꯔꯥ ꯍꯥꯏꯅ ꯈꯟꯕ ꯍꯥꯏꯇꯔꯦ ꯉꯁꯤꯁꯦ ꯉꯁꯤ ꯇꯥꯡ ꯀꯌꯥꯅꯣ ꯇꯔꯥ ꯃꯥꯊꯣꯏꯀꯣ ꯑꯗꯨꯗꯤ ꯇꯥꯡ ꯇꯔꯥ ꯃꯉꯥꯗꯒꯤ ꯑꯗꯨꯝ ꯍꯧꯕꯤꯔꯣꯅꯦ ꯑꯗꯨꯗꯤ ꯍꯥꯏꯕꯗꯤ ꯂꯧꯋꯣꯜ ꯑꯃ ꯈꯣꯏꯒꯗꯕ ꯋꯥꯠꯂꯤꯌꯦꯕꯀꯣ ꯂꯧꯋꯣꯜ ꯑꯃ ꯈꯣꯏꯕꯁꯤꯗ ꯑꯩꯈꯣꯏ ꯆꯨꯔꯤ ꯑꯗꯨꯝ ꯐꯥꯠꯈ꯭ꯔꯅꯦꯕ ꯑꯗꯨꯒ ꯑꯩꯅ ꯅꯨꯄꯥ ꯈꯔ ꯄꯥꯝꯖꯩꯁꯤꯅ ꯑꯩꯈꯣꯏꯒꯤ ꯆꯨꯔꯤꯒꯨꯝꯕ ꯃꯈꯣꯏꯅ ꯇꯥꯈꯠꯂꯝꯕꯒꯤ ꯈꯔꯗꯣ ꯈꯣꯝꯒꯠꯄꯤꯔꯒ ꯑꯗꯨꯃꯥꯏ ꯇꯧꯅꯕ ꯍꯥꯏꯕꯗꯤ ꯅꯨꯄꯥꯅꯗꯤ ꯈꯔ ꯀꯜꯂꯤꯗꯅ

ꯐꯅꯤ ꯐꯔꯦ ꯐꯔꯦ